ꯚꯤꯕꯣ ꯀꯝꯄꯅꯤꯒꯤ ꯐꯣꯟꯁꯦ ꯄꯥꯏꯕꯗ ꯑꯗꯨꯛꯀꯤ ꯃꯇꯤꯛ ꯅꯨꯡꯉꯥꯏꯕ ꯆꯥꯔꯖ ꯇꯧꯕꯗꯁꯨ ꯌꯥꯝ ꯀꯩꯅꯣ ꯇꯧꯋꯦ ꯀꯨꯏꯅ ꯍꯥꯏꯗꯤ ꯀꯩꯅꯣ ꯇꯧꯗꯕꯤꯗ ꯁꯠ ꯁꯠ ꯊꯟꯅꯤ ꯑꯗꯒꯤ ꯁꯠ ꯊꯜꯂꯦ ꯍꯥꯏꯔꯒ ꯖꯔ ꯍꯟꯊꯕꯤꯗꯨꯁꯨ ꯇꯧꯗꯦ ꯌꯥꯝ ꯀꯨꯏꯅ ꯆꯥꯔꯖꯁꯨ ꯈꯥꯡꯉꯤ ꯑꯗꯨꯒ ꯐꯣꯇꯣꯁꯦ ꯃꯥꯏ ꯐꯣꯇꯣꯁꯤꯁꯨ ꯌꯥꯝ ꯐꯖꯩ ꯑꯗꯨꯒ ꯄꯥꯏꯕꯁꯨ ꯌꯥꯝ ꯅꯨꯡꯉꯥꯏꯕ ꯑꯗꯨꯅ ꯉꯁꯥꯏꯒꯤ ꯑꯗꯨ ꯈꯛꯇꯪ ꯅꯠꯇꯅ ꯑꯩꯈꯣꯏꯅ ꯁꯤꯒꯤ ꯉꯁꯥꯏ ꯃꯣꯕꯥꯏꯜꯁꯦ ꯃꯣꯕꯥꯏꯜ ꯄ꯭ꯔꯗꯛꯁꯤ ꯌꯥꯝꯅ ꯐꯕ ꯀꯝꯄꯅꯤꯅꯤ ꯍꯥꯏꯅꯤꯡꯉꯤ ꯀꯩꯒꯨꯝꯕ ꯅꯣꯏꯅ ꯀꯔꯤꯒꯨꯝꯕ ꯂꯩꯒꯦ ꯇꯥꯔꯁꯨ ꯑꯗ ꯐꯣꯟ ꯁꯤꯒꯨꯝꯕꯒꯤ ꯀꯩꯅꯣꯁꯤ ꯃꯣꯗꯦꯜꯁꯤ ꯂꯩꯌꯣꯕ ꯌꯥꯝ ꯅꯨꯡꯉꯥꯏꯁꯨ ꯅꯨꯡꯉꯥꯏ ꯑꯗꯨꯒ ꯅꯨꯡꯉꯥꯏꯕꯇ ꯅꯠꯇꯅ ꯉꯁꯥꯏ ꯃꯩꯁꯨ ꯈꯥꯡꯕ ꯐꯣꯇꯣꯁꯨ ꯐꯖꯕ ꯑꯗꯒꯤ ꯁꯥꯎꯟꯁꯤꯁꯨ ꯑꯗꯨꯝ ꯁꯦꯡꯉꯤ ꯑꯗꯨꯒ ꯀꯩꯅꯣꯁꯦ ꯍꯦꯡ ꯆꯠꯄ ꯍꯥꯏꯅ ꯐꯣꯟ ꯅꯍꯥꯜꯋꯥꯏ ꯑꯩꯅ ꯐꯣꯟ ꯑꯃ ꯄꯥꯏꯔꯝꯕꯗꯨꯗꯤ ꯍꯦꯡꯁꯦ ꯄꯪꯆꯠꯇ ꯆꯠꯂ ꯐꯣꯟ ꯇꯧ ꯌꯥꯈꯤꯗꯦ ꯆꯍꯤ ꯑꯍꯨꯝꯐꯥꯎ ꯁꯨꯅ ꯀꯩꯅꯣ ꯇꯧꯈꯤꯗ꯭ꯔꯦꯕ ꯑꯗꯨꯒ ꯁꯤꯒꯤ ꯐꯣꯟ ꯁꯤꯗꯤ ꯍꯧꯖꯤꯛ ꯆꯍꯤ ꯇꯔꯦꯠ ꯁꯨꯒꯠꯂꯛꯑꯦ ꯍꯦꯡ ꯆꯠꯄ ꯂꯩꯇꯦ ꯑꯗꯒꯤ ꯕꯦꯇ꯭ꯔꯤ ꯆꯥꯔꯖ ꯇꯧꯕꯗꯁꯨ ꯗꯥꯎꯟ ꯊꯨꯅ ꯇꯥꯕ ꯂꯩꯇꯦ ꯕꯦꯇ꯭ꯔꯤꯁꯨ ꯌꯥꯝ ꯈꯥꯡꯉꯦꯕ ꯑꯗꯨꯅ ꯈ꯭ꯋꯥꯏꯗꯒꯤ ꯅꯨꯡꯉꯥꯏꯕ ꯀꯩꯅꯣ ꯑꯃ ꯈꯜꯂꯦ ꯍꯥꯏꯔꯗꯤ ꯁꯤꯒꯤ ꯚꯤꯕꯣ ꯀꯝꯄꯅꯤꯁꯦ ꯑꯁꯤꯒꯤ ꯐꯣꯟꯁꯦ ꯌꯥꯝ ꯅꯨꯡꯉꯥꯏꯕ ꯀꯩꯅꯣꯅꯦꯕ ꯑꯗꯨꯅ ꯐꯣꯟꯁꯦ ꯍꯧꯖꯤꯛ ꯍꯧꯖꯤꯛ ꯀꯩꯅꯣ ꯇꯧꯔꯦ ꯉꯁꯥꯏꯒꯤ ꯑꯩꯈꯣꯏꯅ ꯁꯤꯖꯤꯟꯅꯕ ꯃꯇꯝꯗ ꯑꯉꯥꯡꯈꯩꯅ ꯀꯣꯏꯁꯥꯟ ꯁꯥꯟꯅꯔꯝꯃꯁꯨ ꯀꯩꯅꯣꯒꯥꯁꯦ ꯒꯦꯝꯒꯨꯝꯕ ꯀꯩꯒꯨꯝꯕ ꯈꯤꯇꯪ ꯁꯥꯟꯅꯔꯨꯕꯗ ꯕꯪ ꯕꯪ ꯁꯥꯒꯠꯇꯅ ꯇꯧꯕꯀꯥꯗꯣ ꯑꯗꯨꯒꯨꯝꯕ ꯁꯨꯡꯂꯩ ꯂꯩꯇꯦ ꯃꯉꯣꯟꯗ ꯅꯨꯡꯉꯥꯏꯔꯤ ꯍꯥꯏꯁꯤꯕꯨ ꯉꯁꯥꯏꯒꯤ ꯁꯥꯒꯠꯁꯨ ꯁꯥꯒꯠꯇꯦ ꯑꯗꯨꯒ ꯁꯤ ꯂꯣꯏꯅꯃꯛ ꯃꯃꯜꯁꯨ ꯍꯣꯡꯕ ꯃꯃꯟꯁꯨ ꯌꯥꯝ ꯇꯥꯡꯕ ꯅꯠꯇꯦꯕ ꯂꯨꯄꯥ ꯂꯤꯁꯤꯡ ꯇꯔꯦꯠꯈꯇꯪ ꯄꯤꯕꯗꯨꯅ ꯉꯁꯥꯏꯒꯤ ꯑꯩꯈꯣꯏꯗ ꯐꯪꯁꯟꯁꯨ ꯌꯥꯝ ꯌꯥꯝꯃꯦ ꯐꯪꯁꯟ ꯌꯥꯝꯕꯩ ꯃꯊꯛꯇ ꯑꯩꯈꯣꯏꯒꯤ ꯀꯩꯅꯣꯒꯨꯝꯕ ꯑꯩꯈꯣꯏꯅ ꯏꯁꯩ ꯇꯥꯅꯤꯡꯉꯦꯗꯅ ꯑꯗꯒꯤ ꯁꯦꯅꯦꯃꯥ ꯌꯦꯡꯅꯤꯡꯉꯦ ꯃꯌꯥꯝ ꯑꯃ ꯈꯨꯗꯛ ꯈꯨꯗꯛꯇ ꯀꯩꯅꯣ ꯇꯧ ꯉꯝꯃꯤ ꯃꯌꯥꯝꯁꯦ ꯁꯤꯅ ꯃꯔꯝ ꯑꯣꯏꯔꯀꯥꯟꯗ ꯑꯩꯈꯣꯏꯗ ꯍꯦꯟꯅ ꯍꯦꯟꯅ ꯅꯨꯡꯉꯥꯏꯕ ꯄꯤꯕꯗꯨꯅꯦꯕ ꯑꯗꯨꯅ ꯀꯩꯅꯣꯁꯦ ꯚꯤꯕꯣ ꯀꯝꯄꯅꯤ ꯌꯥꯝ ꯐꯕ ꯀꯝꯄꯅꯤꯅꯤ ꯑꯗꯨꯅ ꯀꯩꯒꯨꯝꯕ ꯅꯣꯏꯅ ꯂꯩꯔꯁꯨ ꯁꯤꯒꯨꯝꯕ ꯂꯩꯕꯤꯌꯣꯕ ꯌꯥꯝ ꯅꯨꯡꯉꯥꯏꯈ꯭ꯔꯖꯥꯠꯅꯤ ꯍꯥꯏꯔꯤꯁꯦ